ꯍꯦꯜꯂꯣ ꯆꯦꯔꯤꯟ ꯇꯥꯕ꯭ꯔꯣ ꯑꯥ ꯀꯩꯅꯣꯗꯣ ꯐꯨꯠꯕꯣꯜ ꯀ꯭ꯂꯞ ꯑꯩꯈꯣꯏꯒꯤ ꯁꯤ ꯋꯥꯏ ꯑꯦꯁꯀꯤ ꯐꯨꯠꯕꯣꯜ ꯀ꯭ꯂꯞꯇꯣ ꯃꯣꯏ ꯐꯥꯏꯅꯦꯜ ꯆꯪꯈ꯭ꯔꯦ ꯍꯥꯏꯌꯦ ꯍꯌꯦꯡꯗꯣ ꯆꯥꯟꯗꯦꯜ ꯃꯤꯅꯤ ꯏꯁꯇꯦꯗꯤꯌꯝꯗ ꯐꯨꯠꯕꯣꯜꯗꯣ ꯐꯥꯏꯅꯦꯜꯒꯤꯗꯣ ꯂꯩꯒꯅꯤ ꯌꯦꯡꯕ ꯆꯠꯁꯦ ꯈꯪꯗꯦ ꯑꯩꯅ ꯑꯁꯣꯝꯗ ꯏꯃꯥꯟꯅꯕꯤ ꯑꯇꯣꯞꯄꯁꯨ ꯍꯥꯏꯗꯤ ꯃꯔꯁꯤ ꯈꯣꯏ ꯑꯗꯨ ꯃꯔꯤꯌꯥ ꯈꯣꯏꯁꯨ ꯀꯧꯈ꯭ꯔꯕꯅꯦ ꯅꯪ ꯈꯛꯇ ꯉꯥꯏꯔꯦ ꯀꯧꯗꯕꯗꯣ ꯆꯠꯁꯦꯀꯣ ꯍꯌꯦꯡꯗꯣ ꯍꯌꯦꯡꯗꯣ ꯄꯨꯡ ꯀꯣ ꯕꯖꯥꯔꯗ ꯉꯥꯏꯔꯝꯒꯦ ꯄꯨꯡ ꯇꯔꯥꯗ ꯌꯧꯔꯛꯑꯣ ꯑꯗꯨꯒ ꯄꯨꯟꯅ ꯆꯠꯃꯤꯟꯅꯔꯁꯦ ꯑꯥ ꯍꯣꯏ ꯍꯣꯏ ꯕꯥꯏ ꯕꯥꯏ